ꯎꯝ ꯇꯥꯕ꯭ꯔꯥ ꯑꯣ ꯍꯣꯏ ꯑꯩꯗꯣ ꯗꯦꯜꯍꯤꯗ ꯀꯣꯏꯔꯛꯀꯦ ꯇꯧꯕꯅꯦ ꯑꯗꯣ ꯅꯪ ꯁꯤꯁꯦ ꯃꯤꯟꯂꯦ ꯑꯣꯏꯕꯤꯔꯕ꯭ꯔꯣ

ꯍꯣꯏ ꯃꯥꯟꯅꯦ ꯑꯗꯣ ꯑꯩ ꯀꯣꯏꯔꯛꯀꯦ ꯇꯧꯕꯅꯦ ꯅꯦꯛꯁ ꯋꯤꯛꯇ ꯍꯣꯏ ꯀꯣꯏꯔꯛꯀꯦ ꯑꯗꯨ ꯎꯝ ꯍꯣꯏ ꯑꯩꯗꯣ ꯅꯦꯛꯁ ꯋꯤꯛꯇ ꯂꯥꯛꯀꯅꯤꯀꯣ ꯑꯗꯨꯒ ꯑꯣ ꯑꯗꯨ ꯃꯣꯏꯒꯤ ꯏꯁꯇ꯭ꯔꯤꯠ ꯑꯁ ꯃꯈꯣꯏ ꯏꯁꯇ꯭ꯔꯤꯠ ꯁꯣꯞꯄꯤꯡꯒꯨꯝꯕꯁꯦ ꯀꯔꯃꯥꯏ ꯇꯧꯕ꯭ꯔꯀꯣ ꯗꯦꯂꯤꯒꯤ

ꯑꯣ ꯍꯣꯏ ꯍꯣꯏ ꯑꯗꯨꯗꯤ ꯑꯩꯗꯨ ꯅꯦꯛꯁ ꯋꯤꯛꯇ ꯂꯥꯛꯅꯤꯡꯉꯥꯏ ꯇꯧꯒꯦ ꯑꯗꯨ ꯅꯪ ꯈꯔ ꯄꯨꯕꯤꯌꯣꯀꯣ

ꯍꯣꯏ ꯑꯩꯒꯤꯗꯤ ꯐꯥꯔꯁ ꯇꯥꯏꯝꯁꯨ ꯑꯣꯏꯕꯅꯤꯅ ꯍꯣꯔꯦꯟ ꯃꯥꯡꯉꯗꯤ ꯂꯣꯏꯔꯦ ꯈꯪꯅꯕꯁꯨ ꯂꯩꯇꯕꯒꯤ ꯑꯗꯨ ꯗ꯭ꯔꯦꯁꯁꯤ ꯑꯅꯧ ꯑꯅꯧꯕꯒꯨꯝꯕ ꯇ꯭ꯔꯦꯟꯗꯤꯡ ꯑꯣꯏꯕ ꯗ꯭ꯔꯦꯁꯁꯤꯡꯗꯤ ꯂꯩꯕ꯭ꯔꯣ ꯃꯈꯣꯏꯒꯤꯗꯣ

ꯑꯣ ꯑꯗꯨ ꯑꯩꯗꯣ ꯅꯦꯛꯁ ꯋꯤꯛꯇ ꯂꯥꯛꯅꯤꯡꯉꯥꯏ ꯇꯧꯒꯦ ꯑꯗꯨꯒ ꯄꯩꯁꯥ ꯈꯔ ꯌꯥꯝꯅ ꯄꯨꯔꯒ ꯂꯥꯛꯀꯦ

ꯍꯣꯏ ꯈꯔ ꯄꯨꯔꯛꯑꯒꯦ ꯂꯥꯛꯄꯨ ꯂꯥꯛꯈ꯭ꯔꯗꯤ ꯍꯣꯔꯦꯟ ꯑꯄꯥꯝꯕ ꯉꯥꯛꯇ ꯑꯣꯏꯔꯅꯤꯕ ꯍꯣꯏ ꯑꯃ ꯎꯔꯗꯤ ꯑꯃ ꯂꯧꯅꯤꯡꯕ ꯎꯝ